ꯑꯩꯈꯣꯏꯒꯤ ꯃꯨꯁꯂꯤꯝꯒꯤ ꯑꯣꯏꯅ ꯆꯠꯅꯕꯤ ꯍꯥꯏꯔꯒꯗꯤ ꯑꯩꯈꯣꯏꯒꯤ ꯔꯝꯖꯥꯟ ꯑꯩꯈꯣꯏꯒꯤ ꯐꯥꯁꯇꯤꯡ ꯇꯧꯕꯍꯁꯤꯅ ꯈ꯭ꯋꯥꯏꯗꯒꯤ ꯃꯔꯨ ꯑꯣꯏ ꯐꯥꯁꯇꯤꯡ ꯇꯧꯕ ꯑꯁꯤꯗ ꯑꯩꯈꯣꯏꯒꯤ ꯍꯛꯆꯥꯡꯒꯤ ꯑꯅꯥꯕ ꯑꯩꯈꯣꯏꯒꯤ ꯍꯛꯆꯥꯡ ꯃꯅꯨꯡꯗ ꯁꯦꯡꯗꯕ ꯀꯌꯥ ꯑꯃꯔꯣꯝ ꯁꯦꯡꯗꯣꯛꯍꯜꯂꯤ ꯐꯥꯁꯇꯤꯡ ꯇꯧꯕꯅ ꯑꯩꯈꯣꯏꯒꯤ ꯍꯛꯆꯥꯡ ꯑꯁꯤ ꯌꯥꯝꯅ ꯀꯥꯟꯅꯍꯜꯂꯤ ꯑꯩꯈꯣꯏꯅ ꯑꯩꯈꯣꯏꯒꯤ ꯐꯦꯠꯇꯤ ꯑꯣꯏꯕ ꯃꯤꯁꯤꯡꯗ ꯑꯣꯕꯦꯁꯤꯇꯤ ꯂꯩꯕ ꯃꯤꯁꯤꯡꯗ ꯐꯥꯁꯇꯤꯡ ꯇꯧꯕꯅ ꯑꯣꯕꯦꯁꯤꯇꯤ ꯍꯟꯗꯍꯜꯂꯤ ꯃꯔꯝ ꯑꯗꯨꯅ ꯐꯥꯁꯇꯤꯡ ꯇꯧꯕꯁꯤ ꯌꯥꯝꯅ ꯃꯔꯨ ꯑꯣꯏ ꯍꯥꯏꯅ ꯑꯩꯈꯣꯏꯒꯤ ꯀꯜꯆꯔꯗ ꯑꯩꯈꯣꯏꯒꯤ ꯃꯨꯁꯂꯤꯝ ꯀꯜꯆꯔꯗ ꯌꯥꯝꯅ ꯃꯔꯨ ꯑꯣꯏꯅ ꯂꯧꯏ